ꯏꯁꯩ ꯁꯛꯄꯗ ꯂꯣꯏꯅꯕ ꯄꯥꯝꯕ ꯑꯩꯈꯣꯏꯒꯤ ꯏꯟꯁꯇ꯭ꯔꯨꯃꯦꯟꯁꯦ ꯑꯩꯈꯣꯏꯒꯤ ꯇꯕ꯭ꯂꯥ ꯀꯣ ꯑꯗꯒꯤ ꯒꯤꯇꯔ ꯑꯗꯒꯤꯗꯤ ꯀꯤꯕꯣꯔꯠ ꯃꯣꯏꯁꯦ ꯑꯗꯒꯤꯗꯤ ꯃꯌꯥꯝ ꯑꯃ ꯂꯩꯈ꯭ꯔꯦꯀꯣ ꯂꯩꯕꯕꯨꯗꯤ ꯑꯗꯣꯏꯇꯔꯁꯨ ꯁꯨꯝ ꯑꯩꯒꯤ ꯑꯣꯏꯅ ꯁꯨꯝ ꯈꯔ ꯄꯥꯝꯖꯕꯗ ꯃꯣꯏꯁꯦ ꯌꯥꯎꯔꯒ ꯍꯥꯏꯗꯤ ꯁꯛꯑꯒꯗꯤ ꯑꯩꯈꯣꯏꯒꯤ ꯑꯗꯨꯝ ꯍꯥꯏꯗꯤ ꯒꯤꯇꯔꯒꯁꯦ ꯑꯗꯨꯝ ꯃꯑꯣꯡ ꯇꯥꯅꯒ ꯍꯩꯕꯅꯒ ꯒꯤꯇꯔ ꯈꯣꯡꯕꯁꯦ ꯇꯥꯕ ꯅꯨꯡꯉꯥꯏꯗꯅ ꯑꯗꯒꯤꯗꯤ ꯑꯩꯈꯣꯏꯒꯤ ꯑꯩꯈꯣꯏꯒꯤ ꯇꯕ꯭ꯂꯥꯗꯁꯨ ꯉꯥꯏꯔꯦ ꯏꯁꯩ ꯁꯛꯄ ꯃꯇꯝꯗ ꯇꯕ꯭ꯂꯥꯗꯣ ꯌꯥꯎꯔꯒ ꯇꯕ꯭ꯂꯥꯗꯨꯅꯒ ꯏꯁꯩ ꯁꯛꯏꯕ ꯃꯤꯑꯣꯏꯗꯨꯒ ꯇꯥꯟ ꯆꯥꯅ ꯀꯤꯕꯣꯔꯠꯇꯨꯒ ꯇꯧꯔꯒ ꯐꯖꯅ ꯇꯧꯔꯒ ꯁꯛꯑꯗꯤ ꯇꯥꯕꯗꯁꯨ ꯅꯨꯡꯉꯥꯏ ꯑꯗꯒꯤꯗꯤ ꯌꯥꯔꯤꯒꯩ ꯃ꯭ꯌꯨꯖꯤꯛꯀꯦꯜ ꯏꯟꯁꯇ꯭ꯔꯨꯃꯦꯟ ꯁꯤꯡꯁꯦ ꯂꯣꯏꯅ ꯁꯨꯕꯅꯕꯨꯗꯤ ꯈ꯭ꯋꯥꯏꯗꯒꯤ ꯍꯦꯟꯅ ꯑꯩꯈꯣꯏ ꯐꯖꯩꯀꯣ ꯏꯁꯩ ꯁꯛꯄ ꯃꯇꯝꯗ ꯑꯗꯣꯏꯇꯥꯔꯁꯨ ꯑꯩꯈꯣꯏꯅ ꯏꯁꯩ ꯁꯛꯄꯤꯃꯛ ꯅꯠꯇꯕꯅꯤꯅ ꯏꯟꯁꯇ꯭ꯔꯨꯃꯦꯟ ꯂꯣꯏꯃꯛꯇꯨꯗꯤ ꯃꯃꯤꯡ ꯃꯊꯥꯗꯤ ꯑꯩꯈꯣꯏ ꯈꯪꯗꯦ ꯍꯣꯏ ꯚꯥꯏꯌꯣꯂꯤꯟ ꯈꯪꯉꯤ ꯍꯥꯔꯃꯣꯅꯤꯌꯝ ꯈꯪꯉꯤ ꯈꯔ ꯀꯣ ꯑꯃꯥꯏꯅ ꯇꯧꯗꯅ ꯑꯗꯨꯝꯕ ꯃꯌꯥꯝ ꯑꯃꯕꯨꯗꯤ ꯂꯩꯀꯣ ꯗ꯭ꯔꯝ ꯁꯦꯠ ꯀꯩꯀꯥ ꯑꯗꯣꯏ ꯇꯔꯁꯨ ꯃꯥꯒꯤ ꯃꯥꯒꯤ ꯃꯇꯥꯡꯗꯨꯒꯤ ꯃꯇꯝꯗꯨꯒꯤ ꯃꯇꯨꯡ ꯏꯟꯅ ꯏꯁꯩꯗꯨꯒꯤ ꯃꯇꯨꯡ ꯏꯟꯅ ꯀꯣ ꯑꯩꯈꯣꯏꯒꯤ ꯏꯟꯇ꯭ꯔꯨꯃꯦꯟꯁꯤꯡꯗꯨꯅ ꯃꯇꯥꯡ ꯆꯥ ꯆꯥꯅꯒ ꯊꯤꯜꯂꯛꯑꯁꯨ ꯐꯖꯕ ꯈꯣꯟꯖꯦꯜ ꯑꯃꯅꯒ ꯏꯁꯩꯒ ꯁꯛꯂꯛꯄꯗꯣ ꯏꯟꯁꯇ꯭ꯔꯨꯃꯦꯟꯁꯤꯡꯁꯤꯅꯁꯨ ꯃꯥꯒꯤ ꯃꯥꯒꯤ ꯇꯥꯡꯀꯛ ꯇꯥꯡꯀꯛꯀꯤ ꯃꯇꯨꯡ ꯏꯟꯅ ꯃꯥꯒꯤ ꯃꯥꯒꯤ ꯇꯥꯏꯃꯤꯡ ꯉꯥꯡꯅꯔꯨꯔꯒ ꯇꯧꯔꯒ ꯀꯃꯥꯏꯅ ꯇꯧꯔ ꯀꯝꯕꯥꯏꯟꯅꯦꯁꯟꯗꯨ ꯄꯨꯜꯂꯞꯀ ꯄꯨꯟꯁꯤꯜꯂꯒ ꯃꯑꯣꯡꯇꯥꯅꯒ ꯁꯛꯄꯁꯤꯁꯨ ꯑꯗꯨꯝꯕꯁꯨ ꯇꯥꯕ ꯅꯨꯡꯉꯥꯏ ꯕꯥꯕꯣꯛꯁꯤꯡꯒꯤ ꯄꯨꯛꯅꯤꯡ ꯆꯤꯡꯁꯤꯜꯂꯤ ꯂꯣꯏꯅ ꯂꯣꯏꯅꯅ ꯃ꯭ꯌꯨꯖꯤꯛꯀꯦꯜ ꯏꯟꯁꯇ꯭ꯔꯨꯃꯦꯟ ꯌꯥꯎꯕꯁꯦ ꯃ꯭ꯌꯨꯖꯤꯛ ꯏꯟꯁꯇ꯭ꯔꯨꯃꯦꯟ ꯌꯥꯎꯕꯁꯦ ꯁꯤꯁꯤꯅ ꯁꯛꯏꯕ ꯃꯤꯗꯣ ꯑꯗꯨꯒꯤꯁꯨ ꯃꯨꯠꯇꯁꯨ ꯑꯃꯨꯛꯀ ꯍꯦꯟꯅ ꯅꯨꯡꯉꯥꯏꯕ ꯍꯔꯥꯎꯕ ꯑꯣꯏꯕꯗꯣ ꯍꯥꯏꯗꯤ ꯆꯨꯝꯅ ꯑꯩꯈꯣꯏ ꯃ꯭ꯌꯨꯖꯤꯛꯀꯤ ꯑꯩꯈꯣꯏꯒꯤ ꯏꯟꯁꯇ꯭ꯔꯨꯃꯦꯟꯁꯤ ꯌꯥꯎꯗꯕꯤꯗ ꯃ꯭ꯌꯨꯖꯤꯛ ꯌꯥꯎꯗꯅ ꯁꯛꯄ ꯃꯇꯝꯗꯨꯗꯒꯤꯗ ꯂꯩꯔꯤꯕ ꯐꯪꯉꯤꯕ ꯃꯨꯠ ꯅꯠꯇ꯭ꯔꯒ ꯏꯅꯔꯖꯤ ꯐꯪꯉꯤꯕ ꯏꯅꯔꯖꯤꯗꯣ ꯑꯗꯨꯗꯒꯤ ꯍꯦꯟꯅ ꯁꯔꯨꯛ ꯆꯥꯝꯃ ꯍꯦꯟꯅ ꯑꯩꯈꯣꯏꯒꯤ ꯑꯩꯈꯣꯏ ꯏꯟꯁꯇ꯭ꯔꯨꯃꯦꯟꯁꯤ ꯌꯥꯎꯔ ꯀꯥꯟꯁꯤꯗꯩꯗ ꯊꯤꯜꯂꯛꯑꯀꯥꯟꯗ ꯈꯣꯡꯉꯛꯑꯀꯥꯟꯗꯨꯗꯩꯗ ꯕꯥꯁꯤꯅꯒ ꯈꯣꯡꯉꯛꯑꯒ ꯅꯨꯡꯁꯤ ꯅꯨꯡꯁꯤꯕ ꯈꯣꯟꯖꯦꯜ ꯑꯗꯨꯒ ꯕꯥꯁꯤꯗꯨꯒ ꯄꯥꯁꯤꯟꯅꯔꯒ ꯑꯋꯥꯏ ꯑꯈꯨꯝꯒ ꯇꯧꯅꯔꯒ ꯑꯗꯨꯃꯥꯏꯅ ꯃꯌꯥꯝꯒ ꯇꯧꯔꯛꯄꯁꯦ ꯑꯁꯤ ꯁꯛꯏꯕ ꯃꯤꯁꯤꯅꯁꯨ ꯏꯅꯔꯖꯤ ꯍꯦꯟꯅ ꯍꯦꯟꯒꯠꯄ ꯏꯅꯔꯖꯦꯇꯤꯛ ꯂꯩꯅ ꯏꯁꯩ ꯁꯛꯄ ꯑꯣꯏꯔꯛꯀꯅꯤ ꯑꯗꯨꯒ ꯇꯥꯔꯕ ꯃꯤꯗꯁꯨ ꯑꯗꯨꯛꯀꯤ ꯃꯇꯤꯛ ꯅꯨꯡꯉꯥꯏꯒꯅꯤ ꯑꯗꯨꯗꯨꯒ ꯑꯩꯈꯣꯏꯅ ꯁꯛꯅꯤꯡꯕꯒꯤ ꯃꯨꯠꯁꯨ ꯍꯦꯜꯂꯦꯗꯅ ꯍꯦꯜꯂꯒ ꯑꯗꯨꯛꯀꯤ ꯃꯇꯤꯛ ꯍꯥꯏꯗꯤ ꯈꯣꯟꯖꯦꯜꯅꯦ ꯏꯟꯁꯇ꯭ꯔꯨꯃꯦꯟꯗꯨꯅꯦ ꯄꯨꯂꯞ ꯄꯥꯁꯤꯟꯅꯔꯒꯗꯤ ꯑꯋꯥꯠꯄ ꯂꯩꯇꯕ ꯏꯁꯩ ꯐꯖꯕ ꯏꯁꯩ ꯑꯃ ꯍꯥꯏꯕꯗꯣ ꯑꯣꯏꯗꯩꯅꯦ ꯑꯗꯨꯗꯨꯅ ꯃꯤꯅ ꯃꯤꯑꯣꯏ ꯑꯃꯅ ꯀꯔꯤꯒꯨꯝꯕ ꯅꯨꯄꯥ ꯑꯃꯅ ꯅꯠꯇ꯭ꯔꯒ ꯅꯨꯄꯤ ꯑꯃꯅ ꯏꯁꯩ ꯁꯛꯄ ꯃꯇꯝꯁꯤꯗꯩꯗ ꯃꯣꯏꯒꯤ ꯈꯣꯟꯖꯦꯜꯇꯪ ꯊꯥꯗꯣꯛꯄꯒ ꯃ꯭ꯌꯨꯖꯤꯀꯦꯜ ꯃ꯭ꯌꯨꯖꯤꯛ ꯏꯟꯁꯇ꯭ꯔꯨꯃꯦꯟꯁꯤꯡꯗꯨꯅ ꯃꯇꯝ ꯆꯥ ꯆꯥꯅ ꯃꯇꯥꯡ ꯆꯥ ꯆꯥꯅ ꯄꯨꯟꯅ ꯀꯝꯕꯥꯏꯅꯦꯁꯟꯗꯣ ꯆꯞ ꯃꯥꯟꯅꯅ ꯁꯦꯠ ꯇꯧꯔꯒ ꯊꯥꯗꯣꯔꯛꯑꯒꯗꯤ ꯑꯩꯈꯣꯏ ꯕꯥꯕꯣꯛ ꯑꯩꯈꯣꯏꯗꯁꯨ ꯑꯗꯒꯤꯗꯤ ꯑꯣꯗꯦꯟꯁꯇꯁꯨ ꯇꯥꯕꯒꯤ ꯍꯦꯟꯅ ꯅꯨꯡꯉꯥꯏꯕꯒꯤ ꯑꯗꯒꯤꯗꯤ ꯍꯦꯟꯅ ꯏꯟꯖꯣꯏꯃꯦꯟ ꯇꯧꯕ ꯒꯤ ꯇꯧꯅꯤꯡꯕ ꯅꯠꯇ꯭ꯔꯒ ꯇꯧꯔꯛꯄ ꯑꯗꯨꯒꯨꯝꯕ ꯑꯍꯦꯟꯕ ꯃꯌꯥꯝ ꯑꯃ ꯑꯩꯈꯣꯏꯒꯤ ꯏꯟꯁꯇ꯭ꯔꯨꯃꯦꯟꯁꯤꯡꯁꯦ ꯁꯤꯁꯤꯅꯁꯨ ꯕꯥꯕꯣꯛꯁꯤꯡꯒꯤ ꯄꯨꯛꯅꯤꯡ ꯆꯤꯡꯁꯤꯟꯕ ꯂꯣꯏꯅ ꯂꯣꯏꯅꯅ ꯁꯛꯏꯕ ꯏꯁꯩ ꯁꯛꯏꯕ ꯑꯩꯈꯣꯏꯒꯤ ꯁꯤꯡꯒꯔ ꯅꯠꯇ꯭ꯔꯒ ꯑꯥꯔꯇꯤꯁꯇꯣ ꯑꯗꯨꯒꯤꯁꯨ ꯍꯦꯟꯅ ꯄꯨꯛꯅꯤꯡ ꯆꯤꯡꯁꯤꯟꯕ ꯍꯦꯟꯅ ꯃꯒꯨꯟ ꯍꯥꯞꯀꯠꯄ ꯑꯗꯨꯒꯨꯝꯕ ꯋꯥꯈꯜꯒꯤ ꯏꯁꯩ ꯅꯠꯇ꯭ꯔ ꯀꯟꯁ꯭ꯔꯠ ꯑꯣꯏꯒꯅꯤꯅ ꯈꯜꯂꯦ